ꯃꯤꯑꯣꯏꯕꯒꯤ ꯄꯨꯟꯁꯤꯗ ꯇꯦꯛꯅꯣꯂꯣꯖꯤ ꯍꯥꯏꯕꯁꯦ ꯌꯥꯝꯅ ꯃꯔꯨ ꯑꯣꯏ ꯇꯦꯛꯅꯣꯂꯣꯖꯤ ꯂꯥꯛꯄꯅ ꯃꯔꯝ ꯑꯣꯏꯔꯒ ꯃꯤꯑꯣꯏꯕꯅ ꯍꯤꯡꯕꯗ ꯑꯗꯨꯛꯀꯤ ꯃꯇꯤꯛ ꯅꯨꯡꯉꯥꯏꯅ ꯑꯃꯗꯤ ꯌꯥꯝꯅ ꯀꯣꯝꯅ ꯑꯃꯗꯤ ꯃꯇꯝꯕꯨ ꯂꯤꯛꯅ ꯁꯤꯖꯤꯟꯅꯗꯨꯅ ꯍꯥꯏꯗꯤ ꯃꯤꯑꯣꯏꯕꯗ ꯃꯇꯝ ꯌꯥꯝꯅ ꯐꯪꯖꯕꯒ ꯂꯣꯏꯅꯅ ꯑꯗꯨꯒꯨꯝꯕ ꯆꯥꯎꯈꯠꯄꯒꯤ ꯂꯝꯕꯤ ꯑꯃꯗ ꯑꯣꯏꯍꯜꯂꯦ ꯇꯦꯛꯅꯣꯂꯣꯖꯤ ꯍꯥꯏꯔꯒ ꯑꯩꯈꯣꯏꯅ ꯂꯧꯎ ꯁꯤꯡꯎꯕꯒꯤ ꯃꯔꯝꯗ ꯑꯣꯏꯔꯒꯁꯨ ꯍꯥꯟꯅ ꯑꯩꯈꯣꯏꯒꯤ ꯎꯅ ꯋꯥꯅ ꯁꯦꯝꯃꯒ ꯁꯝꯄꯣꯠ ꯈꯣꯏꯗꯨꯅ ꯈꯣꯏꯔꯝꯕ ꯑꯗꯨ ꯄꯨꯝꯅꯃꯛꯀꯤ ꯃꯍꯨꯠꯇ ꯋꯥꯅ ꯁꯨꯔꯝꯕ ꯑꯗꯨꯒꯤ ꯃꯍꯨꯠꯇ ꯇ꯭ꯔꯦꯛꯇꯔꯅ ꯃꯍꯨꯠ ꯁꯤꯜꯂꯛꯄ ꯂꯧ ꯌꯩꯕꯗ ꯍꯥꯏꯔꯒꯁꯨ ꯍꯥꯟꯅ ꯈꯨꯠꯅ ꯌꯩꯔꯝꯕ ꯑꯗꯨ ꯍꯧꯖꯤꯛꯀꯤ ꯃꯇꯝꯗꯗꯤ ꯃꯦꯆꯤꯟ ꯂꯥꯛꯇꯨꯅ ꯃꯤꯑꯣꯏꯕꯕꯨ ꯋꯥꯗꯅ ꯑꯃꯗꯤ ꯀꯣꯝꯅ ꯂꯣꯏꯅꯅ ꯃꯇꯝꯁꯨ ꯑꯇꯦꯟꯕ ꯃꯇꯝꯗ ꯂꯣꯏꯁꯟꯕ ꯐꯪꯍꯟꯕꯤꯕ ꯑꯗꯨꯒꯨꯝꯕ ꯅꯨꯡꯉꯥꯏꯕ ꯀꯌꯥ ꯑꯗꯨ ꯃꯤꯑꯣꯏꯕꯒꯤ ꯄꯨꯟꯁꯤꯗ ꯄꯤ ꯂꯣꯏꯅꯅ ꯑꯩꯈꯣꯏꯅ ꯐꯤ ꯁꯨꯕ ꯃꯛꯇꯗ ꯑꯣꯏꯔꯒꯁꯨ ꯈꯨꯠꯅ ꯁꯨꯔꯝꯕ ꯈꯨꯗꯤꯡꯃꯛ ꯑꯗꯨ ꯋꯥꯁꯤꯡ ꯃꯦꯆꯤꯟ ꯂꯥꯛꯄ ꯃꯤꯑꯣꯏꯕꯒꯤ ꯄꯨꯟꯁꯤꯗ ꯅꯨꯡꯉꯥꯏꯅ ꯍꯤꯡꯕ ꯑꯗꯨ ꯄꯤꯕꯤꯕ ꯂꯣꯏꯅꯅ ꯃꯣꯕꯥꯏꯜ ꯐꯣꯟ ꯂꯩꯔꯝꯗꯕ ꯑꯗꯨ ꯃꯣꯕꯥꯏꯜ ꯐꯣꯟ ꯂꯩꯔꯛꯄꯗꯒꯤ ꯄꯥꯎ ꯐꯥꯎꯅꯕꯗ ꯄꯥꯎ ꯐꯥꯎꯅꯕ ꯃꯇꯝꯗ ꯂꯥꯏꯅ ꯐꯥꯎꯅꯕ ꯑꯃꯗꯤ ꯑꯩꯈꯣꯏꯅ ꯋꯥꯏ ꯐꯥꯏꯒꯨꯝꯕ ꯏꯟꯇꯔꯅꯦꯠꯀꯨꯝꯕ ꯂꯩꯔꯝꯗꯕ ꯃꯇꯝ ꯑꯃꯗ ꯆꯥꯎꯈꯠꯇꯅ ꯂꯩꯔꯝꯕ ꯈꯨꯗꯤꯡꯃꯛ ꯑꯗꯨ ꯍꯧꯖꯤꯛꯀꯤ ꯃꯇꯝꯁꯤꯗꯗꯤ ꯇꯦꯛꯅꯣꯂꯣꯖꯤꯅ ꯃꯤꯑꯣꯏꯕꯗ ꯀꯥꯟꯅꯕ ꯀꯌꯥ ꯑꯗꯨ ꯄꯤꯕ ꯄꯤꯕꯅ ꯃꯔꯝ ꯑꯣꯏꯔꯒ ꯌꯨꯝꯗ ꯂꯩꯅ ꯂꯩꯅ ꯐꯝꯅ ꯐꯝꯗꯨꯅ ꯂꯩꯕꯒ ꯂꯣꯏꯅꯅ ꯃꯤꯑꯣꯏ ꯀꯌꯥꯗ ꯃꯤꯑꯣꯏ ꯀꯌꯥꯒ ꯄꯥꯎ ꯐꯥꯎꯅꯕ ꯑꯃꯗꯤ ꯑꯔꯥꯏꯕ ꯃꯑꯣꯡꯗ ꯋꯥꯔꯜꯒꯤ ꯃꯐꯝ ꯈꯨꯗꯤꯡꯃꯛꯇ ꯇꯧꯕ ꯌꯥꯕ ꯊꯕꯛ ꯂꯩꯔꯛꯄꯗꯣ ꯏꯁꯥꯅ ꯆꯠꯇ꯭ꯔꯒꯁꯨ ꯐꯣꯟꯗꯒꯤ ꯅꯠꯇ꯭ꯔꯒ ꯀꯝꯄ꯭ꯌꯨꯇꯔꯗꯒꯤ ꯇꯧꯕ ꯐꯪꯍꯟꯕ ꯈꯨꯗꯤꯡꯃꯛ ꯑꯁꯤ ꯇꯦꯛꯅꯣꯂꯣꯖꯤꯅ ꯃꯤꯑꯣꯏꯕꯗ ꯆꯥꯎꯅ ꯀꯥꯟꯅꯕ ꯑꯃꯗꯤ ꯅꯨꯡꯉꯥꯏꯕ ꯑꯗꯨ ꯄꯤꯕꯤꯕꯅꯤ